ꯊꯥꯏꯅ ꯏꯄꯥ ꯏꯄꯨ ꯍꯥꯛꯇꯛꯇꯒꯤ ꯆꯠꯅꯔꯛꯂꯕ ꯀꯂꯥ ꯈꯔ ꯄꯟꯖꯔꯕꯗ ꯊꯥꯡ ꯇꯥ ꯄꯨꯡ ꯃꯩꯇꯩꯒꯤ ꯖꯒꯣꯏ ꯔꯥꯁ ꯂꯤꯂꯥꯁꯤꯡ ꯃꯥꯡꯈ꯭ꯔꯕꯁꯤꯡꯁꯦ ꯍꯧꯒꯠꯂꯛꯂꯤꯕ ꯅꯍꯥꯁꯤꯡꯁꯤꯗ ꯃꯇꯧ ꯀꯔꯝꯅ ꯑꯩꯈꯣꯏꯅ ꯈꯪꯍꯟꯒꯗꯒꯦ ꯃꯈꯣꯏꯕꯨ ꯆꯠꯅꯍꯟꯒꯗꯒꯦ ꯍꯥꯏꯕꯒꯤ ꯃꯇꯥꯡꯗ ꯑꯦꯋꯥꯔꯅꯦꯁ ꯄꯤꯕ ꯃꯣꯏꯕꯨ ꯈꯪꯍꯟꯕꯤꯕ ꯎꯠꯄ ꯇꯥꯛꯄ ꯇꯝꯕꯤꯕ ꯑꯁꯤ ꯌꯥꯝꯅ ꯃꯊꯧ ꯑꯣꯏ ꯑꯩꯈꯣꯏꯅ ꯁꯦꯡꯅ ꯍꯥꯏꯔꯕꯗ ꯃꯥꯡꯈ꯭ꯔꯕꯁꯤꯡ ꯊꯥꯏꯅ ꯍꯥꯛꯇꯛꯇꯒꯤ ꯆꯠꯔꯛꯄꯁꯤꯡꯁꯦ ꯍꯧꯖꯤꯛ ꯍꯧꯒꯠꯂꯤꯏꯕ ꯑꯉꯥꯡꯁꯤꯡ ꯅꯍꯥꯔꯣꯟꯁꯤꯡꯁꯤꯅ ꯀꯔꯤ ꯑꯃꯠꯇ ꯈꯪꯗꯕ ꯑꯗꯨꯒꯤ ꯇꯩꯑꯣꯟ ꯑꯣꯟꯅꯕꯗ ꯂꯥꯟꯅ ꯆꯠꯈꯤꯕ ꯏꯄꯥ ꯏꯄꯨꯒꯤ ꯊꯝꯕꯤꯔꯝꯕ ꯅꯥꯠꯀꯤ ꯖꯒꯣꯏ ꯄꯨꯡ ꯆꯣꯂꯣꯝ ꯀꯔꯤ ꯀꯔꯥ ꯊꯥꯡ ꯇꯥ ꯁꯤꯡꯁꯦ ꯍꯤꯡꯅꯕꯒꯤꯗꯃꯛꯇ ꯑꯩꯈꯣꯏꯅ ꯃꯈꯣꯏꯗ ꯑꯦꯗꯚꯔꯇꯥꯏꯁ ꯇꯧꯕꯤꯕ ꯑꯦꯋꯥꯔꯅꯦꯁ ꯄꯤꯕꯤꯕ ꯇꯥꯛꯄꯤ ꯇꯝꯕꯤꯕꯁꯤ ꯑꯩꯈꯣꯏꯅ ꯌꯥꯝꯅ ꯃꯊꯧ ꯇꯥꯏ